ꯑꯣ ꯑꯩꯈꯣꯏ ꯑꯣꯏꯕꯤꯔꯕꯣ ꯑꯣ ꯅꯪꯒꯤꯗ ꯀꯩꯅꯣ ꯕꯦꯝꯕꯨꯒꯤ ꯐꯔꯅꯤꯆꯔꯒꯨꯝꯕ ꯐꯖ ꯐꯖꯕ ꯇ꯭ꯔꯦꯟꯗꯤ ꯑꯣꯏꯕ ꯌꯥꯝ ꯂꯩꯌꯦ ꯍꯥꯏꯅ ꯇꯥꯏꯌꯦ ꯑꯗꯨꯒꯤ ꯕꯦꯝꯕꯨꯒꯤ ꯍꯣꯏ ꯕꯦꯝꯕꯨꯅ ꯁꯥꯕ

ꯑꯗꯨ ꯃꯔꯤꯃꯛꯇꯒꯤ ꯑꯃꯝꯃꯝ ꯂꯧꯒꯦ ꯑꯗꯨ ꯀꯔꯤ ꯀꯔꯤ ꯐꯔꯅꯤꯆꯔ ꯁꯦꯝꯒꯦ ꯅꯪꯒꯤ ꯕꯦꯝꯕꯨꯗꯣ ꯑꯣ ꯑꯣ

ꯀꯩꯅꯣ ꯆꯤꯌꯔꯒꯨꯝꯕꯗꯤ ꯁꯦꯝꯗ꯭ꯔꯣ ꯔꯦꯒꯀꯨꯝꯕ ꯑꯣ ꯕꯥꯁꯀꯦꯠꯇꯤ ꯑꯣ

ꯍꯣꯏ ꯊꯥꯔꯛꯑꯣ ꯗꯤꯂꯤꯕꯔ ꯇꯧꯕ ꯌꯥꯒꯅꯤꯀꯣ ꯑꯗꯨ ꯆꯥꯔꯖ ꯋꯥꯡꯉꯁꯨ ꯗꯥꯏꯔꯦꯛ ꯗꯤꯂꯤꯕꯔ ꯑꯗꯨꯝ ꯇꯧꯕꯤꯈ꯭ꯔꯣ ꯑꯗꯨ ꯑꯥꯏꯇꯦꯝꯁꯤꯡꯗꯨꯀꯣ ꯎꯝ ꯎꯝ ꯑꯗꯣ ꯑꯩꯗꯨ ꯀꯩꯅꯣ ꯀꯩꯅꯣ ꯍꯪꯒꯦꯕ ꯑꯥ ꯇꯦꯕꯜꯒ ꯀꯩꯅꯣ ꯔꯦꯒꯀ ꯑꯗꯨꯒ ꯀꯩꯅꯣ ꯄꯥꯝꯃꯦ ꯑꯗꯨ ꯑꯍꯨꯝꯗꯨꯀꯣ ꯑꯗꯨꯒ ꯕꯥꯁꯀꯦꯠ ꯕꯥꯁꯀꯦꯠꯇꯨ ꯑꯅꯤ ꯑꯍꯨꯝꯒꯨꯝꯕ ꯌꯥꯎꯕꯤꯌꯣ ꯑꯗꯨ ꯑꯣꯏꯔꯗꯤ ꯕꯥꯁꯀꯦꯠꯀꯤꯗꯤ ꯀꯩꯅꯣ ꯌꯦꯜꯂꯣꯗꯨ ꯌꯦꯜꯂꯣ ꯕꯦꯝꯕꯨꯒꯤꯗꯨ ꯑꯗꯨꯒꯤꯗꯨ ꯄꯥꯝꯃꯦ ꯑꯗꯨꯒ ꯑꯇꯩꯗꯤ ꯅꯦꯆꯔꯦꯜꯗ ꯂꯣꯏꯅꯃꯛ ꯄꯥꯝꯃꯦ ꯎꯝ ꯑꯣ ꯍꯣꯏ ꯍꯣꯏ ꯅꯈꯣꯏꯅ ꯐꯒꯅꯤ ꯐꯖꯕꯗꯣ ꯑꯗꯨꯝ ꯊꯥꯕꯤꯔꯛꯑꯣ ꯑꯣ ꯍꯣꯏ ꯑꯣ ꯑꯗꯨ ꯊꯝꯉꯒꯦꯀꯣ ꯌꯥꯝ ꯅꯨꯉꯥꯏꯔꯦ